ꯍꯣꯏ ꯑꯩꯁꯨ ꯃꯤꯑꯣꯏꯕꯅꯤꯅ ꯑꯩꯅ ꯐꯤ ꯑꯁꯦ ꯂꯣꯟꯕ ꯃꯇꯝꯗ ꯑꯩꯒꯤ ꯈꯨꯗꯣꯡ ꯆꯥꯗꯕ ꯌꯥꯝ ꯃꯥꯏꯌꯣꯛꯅꯈꯤ ꯑꯩꯅ ꯏꯅꯦꯒꯤ ꯃꯆꯥꯅꯨꯄꯤ ꯑꯃ ꯂꯨꯍꯣꯡꯒꯗꯕ ꯅꯣꯡ ꯅꯤꯅꯤꯇ ꯉꯥꯏꯔ ꯀꯥꯟꯗ ꯅꯨꯃꯤꯠ ꯅꯤꯅꯤ ꯍꯨꯝꯅꯤꯇ ꯉꯥꯏꯔ ꯀꯥꯟꯗ ꯃꯥꯅ ꯃꯣꯟꯈꯨꯝ ꯇꯔꯨꯛꯁꯦ ꯑꯩꯉꯣꯟꯗ ꯂꯣꯟꯕꯤꯌꯨꯅ ꯄꯤꯔꯛꯄꯅꯦ ꯑꯗꯨꯗ ꯑꯩꯅ ꯂꯣꯟꯒꯗꯣꯔꯤꯁꯤꯅ ꯂꯪ ꯃꯆꯨ ꯑꯅꯤ ꯑꯅꯤꯁꯦ ꯑꯩꯈꯣꯏꯒꯤ ꯃꯆꯨ ꯃꯥꯟꯅ ꯃꯥꯟꯅꯕ ꯂꯣꯟꯒꯗꯕꯗ ꯃꯣꯟꯈꯨꯝ ꯃꯔꯤꯒꯤꯗꯤ ꯂꯩꯔꯒ ꯑꯅꯤꯁꯤꯒꯤ ꯂꯩꯇꯗꯅ ꯑꯩꯅ ꯑꯩꯒꯤ ꯂꯪ ꯂꯧꯐꯝꯁꯤꯁꯨ ꯈꯤꯇꯪ ꯂꯥꯞꯄꯅꯤꯅ ꯈꯤꯇꯪ ꯑꯩꯉꯣꯟꯗ ꯑꯋꯥꯕ ꯈꯔꯗꯤ ꯅꯪꯈꯤ ꯑꯗꯨꯕꯨ ꯑꯩꯒꯤ ꯏꯄꯨꯔꯣꯏꯕꯅ ꯑꯩꯒꯤ ꯑꯋꯥꯕꯗꯣ ꯎꯕꯤꯗꯅ ꯃꯥꯅ ꯆꯠꯄꯤꯗꯅ ꯂꯧꯕꯤꯗꯅ ꯇꯧꯔꯒ ꯂꯪꯗꯨꯒꯤ ꯑꯋꯥꯕꯗꯣ ꯑꯩꯉꯣꯟꯗꯒꯤ ꯀꯣꯛꯍꯟꯕꯤꯈꯤ ꯑꯗꯨꯒ ꯑꯩꯅ ꯅꯪꯅꯅꯕ ꯍꯣꯠꯅꯕꯗ ꯑꯌꯨꯛ ꯅꯨꯡꯊꯤꯜ ꯅꯨꯡꯗꯥꯡ ꯈꯥꯏꯗꯈꯩ ꯂꯣꯟꯗꯅ ꯑꯥꯋꯥꯕꯁꯤꯡꯗꯣ ꯃꯥꯏꯌꯣꯛꯅꯔꯕ ꯃꯇꯨꯡꯗ ꯑꯩꯒꯤ ꯏꯅꯦꯒꯤ ꯃꯆꯥꯒꯤ ꯂꯨꯍꯣꯡꯕꯒꯤ ꯄꯤꯕꯗꯨꯕꯨꯗꯤ ꯑꯩꯅ ꯂꯨꯍꯣꯡꯕꯒꯤ ꯑꯌꯨꯛꯇ ꯄꯤꯕ ꯉꯝꯖꯈꯤ ꯉꯝꯖꯕꯨꯗꯤ ꯑꯗꯣ ꯑꯋꯥꯕꯗꯤ ꯌꯥꯝ ꯌꯥꯎꯈꯤ ꯑꯩꯅ ꯊꯨꯅ ꯂꯣꯟꯅꯕ ꯄꯣꯠꯁꯦ ꯑꯌꯥꯡꯕꯤꯗ ꯑꯊꯨꯕꯗ ꯂꯣꯟꯕꯤꯌꯨ ꯍꯥꯏꯕꯅꯤꯅ ꯑꯩꯅ ꯂꯣꯟꯅꯕ ꯍꯣꯠꯅꯕꯗ ꯑꯩꯒꯤ ꯈꯨꯠꯇ ꯁꯣꯛꯈꯤꯕ ꯈꯨꯠ ꯁꯣꯛꯑꯦꯗꯅ ꯑꯩꯁꯦ ꯂꯪ ꯌꯦꯇꯨꯝꯅ ꯁꯣꯛꯑꯦꯗꯅ ꯈꯤꯇꯪ ꯑꯩꯉꯣꯟꯗ ꯄꯣꯊꯥꯗꯅ ꯂꯩꯒꯗꯕ ꯇꯥꯏꯃꯤꯡꯗꯨꯗ ꯄꯣꯊꯥꯕ ꯌꯥꯗꯕ ꯃꯇꯝꯗꯨꯅꯗꯤ ꯅꯛꯁꯤꯜꯂꯛꯑꯕꯅꯤꯅ ꯑꯗꯨꯅ ꯑꯩꯅ ꯃꯣꯂꯣꯝ ꯍꯥꯞꯆꯤꯟꯗꯅ ꯐꯤ ꯌꯦꯠꯁꯤꯜꯂꯒ ꯑꯩꯒꯤ ꯑꯋꯥ ꯆꯩꯅꯥ ꯈꯥꯡꯉꯒ ꯏꯅꯦꯗꯨꯒꯤ ꯃꯆꯥꯒꯤꯗꯃꯛꯇ ꯑꯩꯅ ꯇꯧꯈꯤꯕꯗꯨꯁꯨ ꯑꯩꯒꯤ ꯑꯋꯥꯕ ꯑꯃꯅꯤ ꯑꯗꯨꯒ ꯑꯩꯅ ꯃꯌꯥꯝꯅ ꯑꯩꯅ ꯃꯣꯟꯈꯨꯝꯁꯦ ꯂꯣꯟꯕ ꯃꯇꯝꯗ ꯍꯣꯏ ꯁꯨꯝ ꯁꯝꯅ ꯍꯥꯏꯔꯕꯗ ꯑꯩꯅ ꯅꯣꯡ ꯅꯤꯅꯤꯁꯤꯗ ꯃꯣꯟꯈꯨꯝꯁꯤꯃ ꯑꯣꯏꯅꯕ ꯍꯣꯠꯅꯔꯛꯄꯗ ꯇꯥꯏꯕ ꯂꯣꯟꯕ ꯗꯤꯖꯥꯏꯟ ꯍꯥꯞꯄꯛꯄ ꯀꯩꯗꯧꯕ ꯇꯧꯕꯗ ꯅꯨꯃꯤꯠ ꯅꯤꯅꯤ ꯍꯨꯝꯅꯤꯁꯦ ꯃꯇꯝꯁꯦ ꯆꯪꯏ ꯑꯗꯨꯒ ꯑꯩꯅ ꯅꯤꯅꯤ ꯍꯨꯝꯅꯤꯁꯤꯒꯤ ꯑꯩꯅ ꯄꯥꯊꯣꯛꯑꯒ ꯂꯪꯒꯤ ꯐꯤꯒꯤ ꯑꯩꯒꯤ ꯈꯩꯇꯪ ꯂꯦꯝꯅꯕ ꯄꯥꯊꯣꯛꯑꯒ ꯑꯩꯅ ꯌꯣꯟꯖꯅꯤꯡꯕꯗꯤ ꯃꯣꯟꯈꯨꯝ ꯑꯃꯗ ꯆꯃꯔꯤ ꯆꯃꯉꯥ ꯌꯣꯟꯅꯤꯡꯕꯗꯣ ꯃꯌꯥꯝꯅꯗꯤ ꯑꯦ ꯁꯤꯗꯤ ꯂꯨꯄꯥ ꯆꯅꯤ ꯄꯤꯒꯦ ꯆꯥꯃ ꯄꯤꯒꯦ ꯁꯨꯃꯥꯏꯅ ꯇꯧꯔꯒ ꯇꯧꯕꯁꯤꯁꯨ ꯑꯩꯒꯤ ꯑꯋꯥꯕ ꯑꯃꯗꯤ ꯑꯣꯏꯈꯤ ꯌꯣꯟꯕ ꯃꯇꯝꯗ ꯑꯁꯤꯒꯨꯝꯕ ꯃꯥꯏꯌꯣꯛꯅꯕ ꯑꯋꯥꯕ ꯊꯕꯛ ꯑꯃ ꯇꯧꯔꯕꯅꯤꯅ ꯑꯗꯨꯝ ꯊꯕꯛꯇꯨꯒꯤ ꯃꯇꯨꯡ ꯏꯟꯅ ꯑꯋꯥꯕ ꯈꯔꯗꯤ ꯑꯗꯨꯝ ꯑꯩ ꯃꯥꯏꯌꯣꯛꯅꯖꯈꯤ ꯑꯗꯨꯕꯨ ꯃꯗꯨꯒꯨꯝꯕ ꯃꯌꯥꯝꯗꯣ ꯑꯩꯅ ꯑꯥꯋꯥꯕ ꯃꯌꯥꯝꯗꯣ ꯈꯥꯡꯉꯒ ꯉꯁꯤꯗꯤ ꯑꯩꯅ ꯍꯤꯔꯝꯁꯤꯗ ꯀꯟꯅ ꯍꯣꯠꯅꯖꯕꯗꯒꯤ ꯑꯩꯒꯤ ꯈꯤꯇꯪꯇꯁꯨ ꯏꯃꯨꯡꯒꯤ ꯀꯩ ꯀꯩ ꯄꯨꯕ ꯉꯝꯖꯗꯅ ꯑꯩꯒꯤ ꯑꯋꯥꯕꯗꯣ ꯀꯥꯎꯊꯣꯛꯑꯒ ꯑꯩꯒꯤ ꯈꯨꯗꯣꯡ ꯆꯥꯗꯕ ꯃꯌꯥꯝꯗꯣ ꯀꯥꯎꯊꯣꯛꯑꯒ ꯁꯣꯏꯈꯤꯕ ꯑꯩꯉꯣꯟꯗ ꯆꯩꯅꯥ ꯊꯦꯡꯅꯈꯤꯕ ꯀꯩꯗꯧꯕ ꯃꯌꯥꯝꯗꯣ ꯀꯥꯎꯊꯣꯛꯑꯒ ꯑꯩꯅ ꯇꯧꯖꯈꯤ ꯁꯣꯏ ꯃꯤꯑꯣꯏꯕꯅꯤꯅ ꯃꯣꯟꯈꯨꯝ ꯂꯣꯟꯕ ꯃꯇꯝꯗ ꯑꯩꯅ ꯍꯥꯞꯅꯤꯡꯏꯕ ꯂꯩꯔꯣꯡꯗꯣ ꯗꯤꯖꯥꯏꯟꯗꯣ ꯈꯤꯛꯇꯪꯒ ꯁꯣꯏꯈꯤꯕꯁꯦ ꯑꯗꯨꯝ ꯃꯥꯟꯅꯅꯕ ꯁꯦꯝꯃꯛꯄꯗ ꯑꯗꯨꯝ ꯑꯋꯥꯕ ꯑꯗꯨꯝ ꯑꯣꯏꯔꯛꯄ ꯑꯗꯒꯤ ꯑꯩꯅ ꯂꯣꯟꯅꯤꯡꯏꯕ ꯂꯩꯗꯨꯅ ꯑꯃ ꯂꯣꯟꯂꯛꯄꯗ ꯁꯣꯏꯈꯤꯗꯅ ꯂꯩ ꯑꯇꯣꯞꯄ ꯑꯃ ꯑꯣꯟꯊꯣꯛꯈꯤꯗꯅ ꯑꯗꯨꯒꯤꯁꯨ ꯑꯗꯨꯝ ꯑꯃꯗꯨꯃꯨꯛ ꯍꯟꯗꯣꯏꯅꯤ ꯑꯗꯨꯃꯥꯏꯅ ꯇꯧꯏ ꯌꯥꯝ ꯋꯥꯅ ꯑꯗꯨꯝ ꯂꯣꯟꯖꯔꯛꯏ ꯑꯗꯨꯝ ꯃꯤꯅꯤꯅ ꯑꯗꯨꯝ ꯑꯋꯥꯕꯗꯤ ꯈꯔꯗꯤ ꯑꯗꯨꯝ ꯊꯦꯡꯅꯖꯔꯦ ꯊꯦꯡꯅꯕꯗꯤ ꯑꯗꯣ ꯁꯤꯒꯨꯝꯕ ꯑꯋꯥꯕ ꯊꯦꯡꯅꯩ ꯍꯥꯏꯔꯒꯁꯨ ꯑꯩꯅ ꯃꯥꯏ ꯂꯩꯔꯒ ꯊꯕꯛꯁꯦ ꯇꯧꯗꯕꯤꯗ ꯆꯦꯜꯂꯝꯕ ꯇꯥꯔꯒꯗꯤ ꯑꯩꯅ ꯉꯁꯤ ꯑꯩꯒꯤ ꯈꯤꯇꯪꯇꯁꯨ ꯑꯩꯒꯤ ꯏꯟꯀꯝ ꯈꯤꯇꯪꯇꯁꯨ ꯑꯣꯏꯖꯔꯤꯕ ꯑꯁꯦ ꯑꯣꯏꯕ ꯉꯝꯂꯝꯃꯣꯏ ꯌꯥꯝ ꯋꯥꯅ ꯏꯅꯦꯒꯤ ꯂꯨꯍꯣꯡꯕꯒꯤ ꯏꯅꯦꯒꯤ ꯃꯆꯥꯅꯨꯄꯤꯒꯤ ꯂꯨꯍꯣꯡꯕꯒꯤ ꯃꯣꯟꯈꯨꯝ ꯇꯔꯨꯛꯇꯨꯒꯤ ꯗꯃꯛꯇꯗꯤ ꯑꯩ ꯌꯥꯝ ꯋꯥꯅ ꯍꯣꯠꯅꯖꯈꯤ ꯏꯁꯥꯒꯤ ꯆꯩꯅꯥ ꯑꯋꯥ ꯑꯅꯥ ꯄꯨꯝꯅꯃꯛ ꯀꯥꯏꯊꯣꯛꯑꯒ ꯀꯥꯎꯊꯣꯛꯒ ꯂꯣꯟꯕ ꯂꯣꯏꯁꯤꯅꯕ ꯉꯝꯖꯈꯤ ꯑꯗꯨꯒ ꯑꯩꯒꯤ ꯏꯆꯥ ꯑꯩꯒꯤ ꯏꯄꯨꯔꯣꯏꯕ ꯂꯣꯏꯅ ꯑꯩꯒꯤ ꯃꯇꯦꯡ ꯇꯧꯕꯤ ꯑꯩꯒꯤ ꯂꯪ ꯋꯥꯠꯂꯛꯄ ꯑꯗꯒꯤ ꯑꯩꯒꯤ ꯈꯤꯇꯪ ꯀꯩꯅꯣ ꯇꯧꯔꯛꯄ ꯈꯨꯗꯣꯡ ꯆꯥꯔꯛꯇꯕ ꯃꯇꯝꯗ ꯃꯣꯏꯒꯤ ꯃꯇꯦꯡ ꯂꯧꯖꯔꯒ ꯄꯥꯡꯊꯣꯛꯆꯩ ꯑꯗꯨꯕꯨ ꯑꯗꯨꯝ ꯑꯋꯥꯕꯗꯤ ꯑꯣꯏꯖꯩ ꯃꯌꯥꯝꯒꯤ ꯃꯥꯔꯀꯦꯠꯀꯤ ꯃꯇꯥꯡꯗꯁꯨ ꯑꯗꯨꯝ ꯑꯩꯅ ꯂꯧꯅꯤꯡꯏꯅ ꯑꯩꯅ ꯂꯧꯅꯤꯡꯏꯕ ꯃꯃꯟꯗꯨꯗꯒꯤ ꯑꯔꯩꯕ ꯃꯤꯅ ꯇꯥꯅ ꯄꯤꯅꯤꯡꯕ ꯑꯗꯨ ꯑꯩꯁꯨ ꯃꯌꯥꯝ ꯍꯦꯟꯅ ꯍꯥꯏꯔꯒ ꯂꯧꯖꯕꯗꯤ ꯅꯠꯇꯦ ꯑꯩꯒꯤ ꯆꯪꯈꯤꯕ ꯃꯇꯝꯗꯨꯒꯤ ꯈꯜꯂꯒ ꯑꯩꯅ ꯂꯧꯖꯕꯅꯤ ꯑꯗꯨꯅ ꯃꯌꯥꯝꯅ ꯁꯤꯃꯁꯨ ꯌꯦꯡꯕꯤꯅꯕ ꯍꯥꯏꯖꯔꯤ